ꯍꯧꯒꯠꯂꯛꯏꯕ ꯑꯉꯥꯡꯁꯤꯡꯗꯗꯤ ꯑꯌꯥꯝꯕꯅ ꯃꯈꯣꯏꯁꯦ ꯃꯁꯥꯁꯦ ꯊꯣꯠꯂꯤ ꯑꯗꯨꯒ ꯑꯌꯥꯝꯕꯅꯁꯨ ꯀꯟꯕꯁꯦ ꯀꯌꯥ ꯊꯣꯏꯅ ꯌꯥꯎꯗꯦ ꯑꯗꯨꯕꯨ ꯀꯟꯕ ꯌꯥꯎꯔꯒꯁꯨ ꯇꯝ ꯇꯝ ꯁꯦꯝꯃꯒ ꯑꯗꯨꯃꯛ ꯌꯥꯏ ꯑꯗꯨꯒ ꯃꯔꯨꯑꯣꯏꯅ ꯃꯣꯏꯅ ꯑꯌꯥꯝꯕ ꯉꯝꯕ ꯀꯩꯅꯣꯁꯤꯡꯁꯦ ꯑꯁꯟꯁꯤꯡꯁꯦ ꯃꯣꯏꯗꯤ ꯅꯧꯔꯤꯕꯅꯤꯅ ꯆꯀ꯭ꯔꯥꯁꯟꯁꯨ ꯐꯖꯅ ꯑꯗꯨꯝ ꯉꯝꯈꯤ ꯁꯝꯅ ꯍꯥꯏꯔꯕꯗ ꯆꯀ꯭ꯔꯥꯁꯟ ꯙꯅꯨꯔꯥꯁꯟ ꯚꯨꯖꯟꯒꯥꯑꯥꯁꯟ ꯎꯁꯤꯇ꯭ꯔꯥ ꯑꯥꯁꯟ ꯑꯗꯨꯒ ꯄꯟꯁꯤꯃꯣꯇꯥꯅꯥ ꯑꯥꯁꯟ ꯑꯃꯗꯤ ꯄ꯭ꯔꯙꯔꯁꯇꯥ ꯑꯥꯁꯟꯁꯤꯒꯨꯝꯕꯁꯤꯡꯁꯦ ꯃꯈꯣꯏ ꯄꯥꯡꯊꯣꯛꯄꯗ ꯌꯥꯝꯅ ꯀꯩꯅꯣ ꯇꯧꯋꯤ ꯑꯗꯨꯒ ꯌꯥꯝꯅ ꯍꯦꯟꯅ ꯑꯦꯗꯚꯥꯟꯁ ꯑꯣꯏꯅ ꯂꯣꯏꯁꯟꯈ꯭ꯔꯕ ꯍꯦꯟ ꯈꯨꯠꯀꯤ ꯕꯦꯂꯦꯟꯁ ꯑꯃꯗꯤ ꯈꯣꯡꯒꯤ ꯕꯦꯂꯦꯟꯁ ꯑꯗꯒꯤ ꯈꯣꯡ ꯈꯨꯠꯇ ꯅꯠꯇꯅ ꯀꯣꯛꯀꯤ ꯑꯣꯏꯕ ꯕꯦꯂꯦꯟꯁ ꯑꯗꯨ ꯑꯉꯥꯡꯁꯤꯡꯗꯗꯤ ꯑꯌꯥꯝꯕꯅ ꯃꯁꯤ ꯀꯣꯛꯀꯤ ꯕꯦꯂꯦꯟꯁꯁꯦ ꯑꯌꯥꯝꯕꯅ ꯇꯧꯅꯗꯦ ꯆꯍꯤ ꯇꯔꯥ ꯃꯉꯥ ꯁꯨꯗ꯭ꯔꯒꯗꯤ ꯑꯗ ꯃꯈꯣꯏꯁꯤꯡꯗꯤ ꯑꯗꯨꯃꯛ ꯍꯥꯏꯔꯤꯕ ꯑꯥꯁꯟꯁꯤꯡꯁꯦ ꯐꯖꯅ ꯃꯄꯨꯡ ꯐꯥꯅ ꯑꯗꯨꯝ ꯄꯥꯡꯊꯣꯛꯄ ꯉꯝꯃꯤ